ꯍꯧꯖꯤꯛ ꯐꯥꯎꯕꯗ ꯑꯩꯅ ꯆꯥꯛ ꯊꯣꯡꯕꯗ ꯑꯩꯈꯣꯏ ꯃꯔꯨ ꯑꯣꯏꯅ ꯈꯔ ꯋꯥꯕ ꯇꯝꯒꯗꯕ ꯑꯃꯗꯤ ꯀꯩꯅꯣ ꯎꯠꯇꯤ ꯊꯣꯡꯕꯁꯦ ꯃꯔꯝꯗꯤ ꯀꯔꯤꯒꯤꯅꯣ ꯍꯥꯏꯔꯒ ꯎꯇꯤꯁꯤ ꯑꯩꯈꯣꯏ ꯃꯩꯇꯩꯒꯤꯗꯃꯛꯇꯗꯤ ꯌꯥꯝꯅ ꯃꯤꯁꯤꯡꯅ ꯄꯥꯝꯅꯕ ꯑꯗꯨꯒ ꯃꯌꯥꯝꯒꯤ ꯃꯤꯇꯤꯡꯒꯨꯝꯕ ꯀꯔꯤꯒꯨꯝꯕ ꯇꯧꯕ ꯃꯇꯝꯗ ꯆꯥꯕ ꯊꯛꯄꯗ ꯎꯠꯇꯤꯁꯤ ꯀꯝꯄꯜꯁꯔꯤ ꯑꯣꯏꯌꯦ ꯑꯗꯨꯕꯨ ꯁꯤ ꯊꯣꯡꯕꯁꯤ ꯃꯅꯥ ꯃꯁꯤꯡ ꯃꯌꯥꯝ ꯑꯃ ꯆꯪꯉꯦ ꯑꯁꯪ ꯑꯃꯥꯟ ꯃꯌꯥꯝ ꯑꯃ ꯃꯟꯗꯅ ꯈꯣꯠꯂꯒ ꯇꯧꯔꯒ ꯀꯔꯝꯕ ꯃꯇꯝꯗ ꯀꯩꯅꯣ ꯑꯗꯩ ꯀꯔꯝ ꯍꯥꯏꯅ ꯃꯇꯝꯗ ꯊꯥꯡꯗꯒꯅꯤ ꯑꯗꯨꯒ ꯀꯔꯝꯕ ꯃꯇꯝꯗ ꯀꯔꯤ ꯀꯔꯤꯗꯨ ꯍꯥꯞꯀꯅꯤ ꯍꯥꯏꯕꯒꯤ ꯑꯗꯨꯒꯨꯝꯕ ꯑꯔꯨꯕ ꯃꯌꯥꯝ ꯑꯃ ꯂꯩꯌꯦ ꯑꯗꯒꯤ

ꯑꯗꯨꯒꯨꯝꯕꯗꯣ ꯑꯩꯈꯣꯏ ꯈꯪꯗ꯭ꯔꯗꯤ ꯊꯣꯡꯕ ꯌꯥꯗꯦ ꯑꯗꯨꯅ ꯑꯁꯤꯒꯨꯝꯕꯁꯤ ꯌꯥꯝꯅ ꯃꯔꯨ ꯑꯣꯏ ꯑꯗꯨꯅ ꯃꯁꯤ ꯃꯥꯒꯤꯗꯃꯛꯇ ꯑꯩꯅ ꯑꯁꯤ ꯇꯝꯕ ꯗꯔꯀꯥꯔ ꯑꯣꯏ ꯍꯥꯏꯇꯥꯔꯦ ꯑꯁꯤꯕꯨ ꯍꯦꯛ ꯍꯩꯔꯗꯤ ꯎꯠꯇꯤ ꯊꯣꯡꯕ ꯍꯩꯔꯗꯤ ꯑꯗꯨꯝ ꯆꯥꯛ ꯊꯣꯡꯕ ꯍꯩꯔꯦꯁꯤ ꯃꯧ ꯂꯥꯛꯄ ꯀꯥꯟꯗ ꯐꯥꯎꯕ ꯑꯅꯧꯕ ꯃꯧ ꯂꯥꯛꯄ ꯀꯥꯟꯗ ꯐꯥꯎꯕꯗ ꯃꯣꯏꯅ ꯎꯠꯇꯤ ꯊꯣꯡꯍꯜꯂꯒ ꯌꯦꯡꯕ ꯆꯠꯅꯕꯤ ꯑꯃ ꯂꯩꯔꯝꯃꯤ ꯑꯁꯤꯃꯗꯤ ꯈꯔ ꯂꯨꯏ ꯑꯗꯨꯅ ꯁꯤ ꯇꯝꯅꯤꯡꯏ